ꯑꯁꯨꯃꯥꯏꯅ ꯇꯧꯗꯅ ꯃꯅꯝ ꯅꯝꯒꯗꯕ ꯄꯣꯠ ꯂꯩꯔꯕꯁꯨ ꯐ꯭ꯔꯤꯖꯇ ꯍꯥꯞꯆꯜꯂꯒ ꯊꯝꯕꯅ ꯃꯔꯝ ꯑꯣꯏꯔꯒ ꯑꯩꯈꯣꯏꯗ ꯌꯥꯝꯅ ꯀꯥꯟꯅꯕ ꯄꯤ ꯐꯦꯟꯅ ꯀꯥꯂꯦꯟꯒꯤ ꯁꯥꯔꯕ ꯅꯨꯡꯁꯥꯗ ꯑꯗꯨꯛꯀꯤ ꯃꯇꯤꯛ ꯏꯪꯅ ꯄꯨꯟꯁꯤ ꯂꯦꯟꯕ ꯉꯝꯍꯜꯂꯤ ꯋꯥꯁꯤꯡ ꯃꯦꯆꯤꯟ ꯍꯥꯏꯕꯁꯤꯅ ꯑꯗꯨꯛꯀꯤ ꯃꯇꯤꯛ

ꯇꯥꯅꯕꯒꯤꯗꯃꯛꯇ ꯑꯗꯨꯛꯀꯤ ꯃꯇꯤꯛ ꯗꯔꯀꯥꯔ ꯑꯣꯏ ꯅꯤꯎꯁꯄꯦꯄꯔ ꯑꯃꯗꯤ ꯇꯤ ꯚꯤꯁꯤꯡ ꯑꯁꯤꯅ ꯑꯗꯨꯛꯀꯤ ꯃꯇꯤꯛ ꯑꯩꯈꯣꯏꯗ ꯀꯥꯟꯅꯕ ꯀꯌꯥ ꯃꯔꯨꯝ ꯄꯤꯔꯤ ꯐꯤꯂꯝ ꯌꯦꯡꯕ ꯑꯃꯗꯤ ꯑꯗꯨꯛꯀꯤ ꯃꯇꯤꯛ ꯅꯣꯂꯦꯁ ꯑꯣꯏꯔꯤꯕ ꯀꯌꯥꯃꯔꯨꯝ ꯄꯤꯔꯤ ꯀꯝꯄꯨꯇꯔ ꯑꯁꯤꯅ ꯀꯝꯄꯨꯇꯔ ꯑꯁꯤꯁꯨ ꯑꯗꯨꯛꯀꯤ ꯃꯇꯤꯛ ꯗꯔꯀꯥꯔ ꯑꯣꯏ ꯀꯝꯄꯨꯇꯔꯅ ꯍꯧꯖꯤꯛꯀꯤ ꯂꯩꯔꯤꯕ ꯄ꯭ꯔꯤꯊꯤꯕꯤꯒꯤ ꯑꯋꯣꯟꯕ ꯀꯌꯥ ꯃꯔꯨꯝ ꯅꯨꯡꯉꯥꯏꯅ ꯑꯃꯗꯤ ꯏꯔꯥꯏ ꯂꯥꯏꯅ ꯀꯥꯟꯅꯕ ꯐꯪꯍꯜꯂꯤ ꯋꯦꯠ ꯀꯌꯥꯃꯔꯣꯝ ꯏꯟꯗꯛꯁꯟ ꯑꯁꯤꯁꯨ ꯌꯥꯝꯅ ꯃꯔꯨ ꯑꯣꯏ ꯑꯗꯨꯛꯀꯤ ꯃꯇꯤꯛ ꯏꯂꯦꯛꯇ꯭ꯔꯤꯛꯀꯤ ꯄꯣꯠꯁꯤꯡ ꯑꯁꯦ ꯌꯥꯝꯅ ꯃꯔꯨ ꯑꯣꯏ ꯑꯗꯨꯅ ꯃꯔꯝ ꯑꯣꯏꯔꯒ ꯌꯥꯝꯅ ꯄꯥꯝꯅ ꯑꯩꯈꯣꯏꯅ ꯂꯩꯅꯔꯤꯕꯅꯤ ꯁꯨꯃꯥꯏꯅ ꯇꯧꯗꯨꯅ ꯗꯔꯀꯥꯔ ꯑꯗꯨꯛꯀꯤ ꯃꯇꯤꯛ ꯑꯣꯏꯕꯅ ꯃꯔꯝ ꯑꯣꯏꯔꯒ ꯑꯗꯨꯛꯀꯤ ꯃꯇꯤꯛ ꯑꯦ ꯁꯤ ꯋꯥꯁꯤꯡ ꯃꯦꯆꯤꯟ ꯇꯤ ꯚꯤ ꯀꯝꯄꯨꯇꯔꯁꯤꯡ ꯑꯁꯤꯕꯨ ꯑꯩꯈꯣꯏꯅ ꯌꯥꯝꯅ ꯄꯥꯝꯅ ꯁꯤꯖꯤꯟꯅꯩ ꯑꯗꯨꯅ ꯃꯔꯝ ꯑꯣꯏꯔꯒ ꯑꯩꯈꯣꯏꯒꯤ ꯏꯂꯦꯛꯇ꯭ꯔꯣꯅꯤꯛꯁꯀꯤ ꯄꯣꯠꯁꯤꯡ ꯑꯁꯤ ꯂꯩꯕꯅꯤ ꯑꯗꯨ ꯇꯤ ꯚꯤ ꯑꯃꯗꯤ ꯀꯝꯄꯨꯇꯔꯅ ꯅꯠꯇ꯭ꯔꯒꯅ ꯀꯨꯀꯔ ꯅꯠꯇ꯭ꯔꯒꯅ ꯒ꯭ꯌꯥꯁ ꯀꯌꯥꯃꯔꯨꯝ ꯁꯤꯖꯤꯟꯅꯕ ꯐꯪꯍꯜꯂꯤ ꯑꯩꯈꯣꯏꯗ ꯅꯨꯡꯉꯥꯏꯅ ꯑꯃꯗꯤ ꯍꯔꯥꯎ ꯇꯌꯥꯝꯅ ꯃꯇꯝ ꯆꯪꯗꯅ ꯐꯪꯍꯜꯂꯤ ꯑꯗꯨꯛꯀꯤ ꯃꯇꯤꯛ ꯑꯩꯈꯣꯏꯗ ꯅꯨꯡꯉꯥꯏꯍꯜꯂꯤ ꯑꯗꯨꯛꯀꯤ ꯃꯇꯤꯛ ꯑꯩꯈꯣꯏꯗ ꯅꯨꯡꯉꯥꯏꯕ ꯃꯇꯝ ꯆꯪꯍꯟꯗꯅ ꯐꯪꯍꯜꯂꯤ ꯃꯁꯤꯅ ꯃꯔꯝ ꯑꯣꯏꯔꯒ ꯑꯩꯈꯣꯏꯗ ꯑꯗꯨꯛꯀꯤ ꯃꯇꯤꯛ ꯅꯨꯡꯉꯥꯏꯕ ꯑꯃꯗꯤ ꯍꯔꯥꯎꯕ ꯄꯣꯛꯍꯜꯂꯤ ꯑꯁꯨꯝ ꯍꯥꯏꯅ ꯇꯧꯗꯨꯅ